ꯑꯩꯈꯣꯏꯒꯤ ꯚꯥꯔꯠꯇ ꯑꯦꯁꯇ꯭ꯔꯣꯅꯣꯠ ꯀꯌꯥꯃꯔꯨꯝ ꯂꯩ ꯃꯈꯣꯏꯁꯤꯡ ꯑꯗꯨꯒꯤ ꯃꯔꯛꯇ ꯀꯜꯄꯅꯥ ꯆꯧꯂꯥ ꯁꯨꯅꯤꯇꯥ ꯋꯤꯜꯂꯤꯌꯝ ꯔꯥꯀꯦꯁ ꯁ꯭ꯔꯃ ꯃꯈꯣꯏ ꯑꯍꯨꯝ ꯑꯁꯤꯅ ꯑꯍꯦꯟꯕ ꯑꯊꯣꯏꯕꯅꯤ ꯃꯈꯣꯏ ꯃꯈꯣꯏꯁꯤꯡꯅ ꯑꯩꯈꯣꯏꯒꯤ ꯁ꯭ꯄꯦꯁꯇ ꯀꯥꯗꯨꯅ ꯆꯠꯇꯨꯅ ꯑꯩꯈꯣꯏꯒꯤ ꯁ꯭ꯄꯦꯁꯀꯤ ꯃꯔꯝꯗ ꯊꯤꯖꯤꯟ ꯍꯨꯝꯖꯤꯟꯕ ꯀꯌꯥꯃꯔꯨꯝ ꯇꯧꯈꯤ ꯃꯈꯣꯏ ꯑꯍꯨꯝ ꯑꯁꯤ ꯌꯥꯝꯅ ꯃꯃꯤꯡ ꯂꯩꯕ ꯑꯦꯁꯇ꯭ꯔꯣꯅꯣꯠꯅꯤ ꯃꯈꯣꯏꯅ ꯑꯩꯈꯣꯏꯒꯤ ꯚꯥꯔꯠ ꯑꯁꯤ ꯍꯥꯏꯕꯗꯤ ꯃꯌꯥꯝ ꯑꯇꯣꯞꯄ ꯀꯟꯇ꯭ꯔꯤꯒꯤ ꯃꯌꯥꯝ ꯃꯃꯥꯡꯗ ꯃꯈꯣꯏ ꯑꯍꯨꯝꯅ ꯑꯩꯈꯣꯏꯒꯤ ꯚꯥꯔꯠ ꯑꯁꯤ ꯊꯥꯛ ꯋꯥꯡꯅ ꯆꯤꯡꯈꯠꯈꯤ ꯃꯔꯝ ꯑꯗꯨꯅ ꯃꯈꯣꯏ ꯑꯍꯨꯝ ꯑꯁꯤ ꯁꯝꯅ ꯍꯥꯏꯔꯕꯗ ꯑꯩꯅꯁꯨ ꯌꯥꯝꯅ ꯏꯀꯥꯏ ꯈꯨꯝꯅꯖꯩ ꯌꯥꯝꯅ ꯊꯥꯒꯠꯅꯤꯡꯉꯥꯏꯁꯨ ꯑꯣꯏ ꯃꯈꯣꯏ ꯑꯍꯨꯝ ꯑꯁꯤ ꯃꯈꯣꯏ ꯑꯍꯨꯝꯅ ꯑꯩꯈꯣꯏ ꯚꯥꯔꯠ ꯑꯁꯤ ꯌꯥꯝꯅ ꯃꯥꯏ ꯄꯥꯛꯄ ꯌꯥꯝꯅ ꯆꯥꯎꯈꯠꯄ ꯗꯦꯁ ꯑꯃꯅꯤ ꯍꯥꯏꯕꯗꯨ ꯎꯠꯈꯤ